ꯃꯃꯥꯡ ꯊꯥꯒꯤ ꯇꯥꯔꯤꯛ ꯀꯩꯅꯣꯗ ꯇꯔꯥꯃꯉꯥꯗ ꯑꯗꯣꯝꯒꯤ ꯒꯥꯔꯤꯗꯨ ꯑꯩꯈꯣꯏꯒꯤ ꯀꯩꯅꯣꯝꯃꯗ ꯖꯔꯅꯤ ꯑꯃꯒꯤ ꯀꯩꯅꯣ ꯇꯧꯕꯅꯦ ꯅꯦꯛꯄꯅꯦꯕ ꯑꯗꯨ ꯒꯥꯔꯤꯗꯣ ꯌꯥꯝ ꯀꯩꯅꯣ ꯇꯧꯋꯦ ꯌꯥꯝ ꯅꯨꯡꯉꯥꯏ ꯑꯗꯣ ꯂꯥꯛꯀꯗꯧꯕ ꯇꯥꯔꯤꯛ ꯀꯩꯅꯣꯁꯤꯗ ꯀꯨꯟꯒ ꯃꯉꯥꯁꯤꯗ ꯁꯤꯒꯤ ꯀꯩꯅꯣꯒꯤ ꯖꯟꯋꯥꯔꯤꯒꯤ ꯇꯥꯔꯤꯛ ꯀꯨꯟꯒ ꯃꯉꯥꯁꯦ ꯇꯨ ꯊꯥꯎꯖꯟ ꯇ꯭ꯋꯦꯟꯇꯤ ꯐꯣꯔꯒꯤꯁꯤꯗ ꯑꯩ ꯒꯥꯔꯤꯗꯨ ꯑꯃꯨꯛ ꯑꯩ ꯅꯦꯛꯅꯤꯡꯕ ꯏꯃꯥꯟꯅꯕ ꯑꯃꯒꯤ ꯂꯨꯍꯣꯡꯕꯒꯤ ꯑꯗꯨ ꯌꯥꯔꯒꯗꯤ ꯕꯨꯛ ꯇꯧꯖꯒꯦ ꯇꯧꯕꯅꯤ ꯑꯗꯨ